ꯑꯩꯒꯤ ꯇ꯭ꯔꯦꯟꯁꯦ ꯑꯩꯅ ꯉꯁꯤꯁꯦ ꯑꯍꯥꯟꯕ ꯑꯩꯅ ꯇ꯭ꯔꯦꯟ ꯏꯁꯇꯦꯁꯟ ꯆꯠꯄ ꯑꯣꯏꯒꯗꯧꯔꯤꯕꯅꯤꯀꯣ ꯑꯗꯨꯅ ꯁꯥꯔ ꯑꯩꯅ ꯈꯪꯖꯅꯤꯡꯕꯅꯦ ꯑꯩꯅ ꯆꯠꯄꯀꯥꯟꯗ ꯀꯃꯥꯏꯅ ꯇ꯭ꯔꯦꯟ ꯑꯁꯤꯒꯤ ꯏꯁꯇꯦꯇꯁꯁꯤ ꯀꯔꯝ ꯀꯔꯝꯕꯅꯣ ꯀꯃꯥꯏꯅ ꯇꯧꯒꯦ ꯃꯥꯒꯤ ꯈꯣꯡꯆꯠꯁꯤ ꯀꯃꯥꯏꯅ ꯑꯣꯏꯒꯗꯣꯏꯅꯣ ꯇ꯭ꯔꯦꯟꯒꯤ ꯏꯁꯇꯦꯇꯁꯁꯤ ꯈꯤꯇꯪꯗ ꯑꯩꯅ ꯈꯪꯖꯅꯤꯡꯕ ꯑꯩꯒꯤ ꯑꯄꯥꯝꯕ ꯈꯪꯖꯅꯤꯡꯉꯤ